ꯑꯣꯛꯇꯣ ꯗ꯭ꯔꯥꯏꯕꯔ ꯌꯥꯝ ꯅꯨꯡꯉꯥꯏꯔꯦ ꯑꯩꯒꯤ ꯌꯨꯝ ꯐꯥꯎꯕ ꯇꯦꯛꯇ ꯀꯥꯏꯗꯅ ꯑꯊꯦꯡꯕ ꯑꯍꯤꯡꯁꯤꯗ ꯊꯤꯟꯕꯤꯔꯛꯄꯒꯤ ꯌꯥꯝꯅ ꯅꯨꯡꯉꯥꯏꯌꯦ ꯌꯥꯝꯅ ꯍꯔꯥꯎꯋꯦ ꯑꯗꯨꯒ ꯃꯇꯨꯡ ꯃꯅꯥꯎꯗꯁꯨ ꯌꯥꯝꯅ ꯅꯪꯒꯤ ꯄꯨꯟꯁꯤꯗ ꯅꯨꯡꯉꯥꯏꯕ ꯑꯗꯨꯒ ꯅꯪꯒꯤ ꯐꯦꯝꯂꯤꯗꯁꯨ ꯑꯋꯥꯠꯄ ꯂꯩꯇꯅ ꯏꯁꯣꯔꯅ ꯕꯣꯔ ꯄꯤꯕ ꯑꯣꯏꯁꯅꯨ